ꯃꯅꯤꯄꯨꯔꯗ ꯉꯁꯤ ꯉꯁꯤꯃꯛ ꯂꯧꯎ ꯁꯤꯡꯎ ꯏꯟꯗꯁꯇ꯭ꯔꯤꯗ ꯊꯦꯡꯅꯔꯤꯕ ꯈ꯭ꯋꯥꯏꯗꯒꯤ ꯆꯥꯎꯕ ꯁꯤꯡꯅꯕꯁꯤꯡ ꯑꯁꯤꯗꯤ ꯏꯁꯤꯡ ꯐꯪꯗꯕꯒꯤ ꯑꯃꯁꯨꯡ ꯍꯥꯔ ꯐꯪꯗꯕꯒꯤ ꯁꯃꯁ꯭ꯌꯥ ꯑꯁꯤꯅꯤ ꯏꯁꯤꯡ ꯍꯥꯏꯕꯁꯦ ꯂꯧꯎ ꯁꯤꯡꯎꯗ ꯈ꯭ꯋꯥꯏꯗꯒꯤ ꯃꯔꯨ ꯑꯣꯏꯕ ꯆꯪꯗ꯭ꯔꯕ ꯌꯥꯗ꯭ꯔꯕ ꯄꯣꯠꯁꯛ ꯑꯃꯅꯤ ꯏꯁꯤꯡꯅ ꯊꯥꯗꯣꯔꯤꯕ ꯐꯧ ꯃꯔꯨ ꯑꯗꯨ ꯖꯔꯃꯅꯦꯁꯟ ꯇꯧꯍꯟꯗꯣꯔꯤꯕꯅꯤ ꯑꯃꯁꯨꯡ ꯐꯧ ꯃꯔꯨ ꯑꯗꯨꯕꯨ ꯐꯧ ꯄꯥꯝꯕꯤ ꯑꯃ ꯑꯣꯏꯍꯟꯕꯗ ꯃꯇꯦꯡ ꯇꯧꯗꯣꯔꯤꯕꯅꯤ ꯏꯁꯤꯡ ꯃꯔꯥꯡ ꯀꯥꯏꯅ ꯂꯩꯔꯕꯗꯤ ꯐꯧ ꯄꯥꯝꯕꯤ ꯑꯗꯨ ꯃꯄꯨꯡ ꯃꯔꯩ ꯐꯥꯅ ꯍꯧꯕꯗ ꯃꯇꯦꯡ ꯄꯥꯡꯉꯤ ꯏꯁꯤꯡ ꯃꯔꯥꯡ ꯀꯥꯏꯗ꯭ꯔꯕꯗꯤ ꯐꯧ ꯍꯧꯕ ꯉꯝꯗꯗꯅ ꯉꯝꯗꯕꯗ ꯅꯠꯇꯅ ꯐꯧ ꯍꯧꯕ ꯉꯝꯗꯕ ꯑꯃꯁꯨꯡ ꯄꯥꯝꯕꯤ ꯑꯗꯨ ꯀꯪꯍꯟꯗꯣꯔꯤꯕꯅꯤ ꯍꯥꯏꯕꯗꯤ ꯏꯁꯤꯡ ꯂꯩꯇꯕꯅ ꯂꯩꯕꯥꯛ ꯀꯪꯕꯒꯤ ꯃꯔꯝ ꯑꯣꯏꯗꯨꯅ ꯐꯧ ꯑꯗꯣ ꯍꯧꯕ ꯉꯝꯗꯦ ꯂꯧꯎ ꯁꯤꯡꯎꯗ ꯏꯁꯤꯡ ꯗꯔꯀꯥꯔ ꯑꯣꯏꯕꯒꯨꯝ ꯍꯥꯔ ꯍꯥꯏꯕ ꯄꯣꯠꯁꯛ ꯑꯁꯤꯁꯨ ꯌꯥꯝꯅ ꯃꯔꯨ ꯑꯣꯏ ꯍꯥꯔꯅ ꯐꯧ ꯄꯥꯝꯕꯤ ꯑꯗꯨꯕꯨ ꯂꯥꯏꯅꯥ ꯇꯤꯟꯅꯥ ꯀꯌꯥꯗꯒꯤ ꯀꯜꯂꯤ ꯑꯃꯁꯨꯡ ꯐꯧ ꯄꯥꯝꯕꯤ ꯑꯗꯨ ꯐꯧꯗꯣꯛ ꯆꯥꯊꯣꯛ ꯍꯦꯟꯒꯠꯍꯜꯂꯤ